ꯍꯜꯂꯣ ꯑꯥ ꯍꯜꯂꯣ ꯕꯥꯏ ꯍꯜꯂꯣ ꯇꯥꯕ꯭ꯔꯣ ꯑꯧ ꯑꯧ ꯍꯪ ꯍꯟꯗꯛ ꯃꯔꯛꯁꯤ ꯁꯪꯕꯔꯣ ꯀꯔꯝ ꯍꯥꯏ ꯇꯧꯒꯦ ꯍꯌꯦꯡꯁꯤ ꯉꯥ ꯐꯥꯕ ꯆꯠꯄ ꯉꯝꯒꯗ꯭ꯔꯣ ꯆꯥꯛꯄꯤ ꯇꯨꯔꯦꯟꯗ ꯆꯠꯁꯤꯅꯦ

ꯍꯣꯏ ꯗꯥꯏꯅꯦꯃꯣ ꯊꯥꯅꯕ ꯍꯣꯏ ꯎꯝ ꯎꯝ ꯍꯣꯏ ꯍꯣꯏ ꯍꯣꯏ ꯑꯗꯨ ꯎꯝ ꯎꯝ ꯑꯗꯨ ꯄꯨꯊꯣꯛꯂꯒ ꯆꯥꯛ ꯅꯨꯡꯗꯤ ꯑꯌꯨꯛꯀꯤꯗꯤ ꯑꯥꯗ ꯇꯧꯔꯁꯤꯔꯣ ꯍꯣꯏ ꯍꯣꯏ

ꯍꯣꯏ ꯍꯣꯏ ꯍꯣꯏ ꯑꯗꯨꯃꯥꯏ ꯍꯣꯏ ꯍꯣꯏ ꯑꯗꯨꯃꯥꯏ ꯇꯧꯁꯦ ꯑꯗꯨꯝ ꯂꯩꯇꯒꯗꯤ ꯑꯗꯨꯝ ꯈꯔ ꯄꯨꯕꯁꯨ ꯌꯥꯏ ꯑꯥꯗꯒꯤꯗꯤ ꯉꯥ ꯑꯣꯏꯅꯗꯤ ꯑꯗꯨꯝ ꯐꯪꯈ꯭ꯔꯅꯤꯗꯅꯀꯣ

ꯍꯣꯏ ꯈꯔ ꯄꯨꯔꯣ ꯑꯗꯨꯒ ꯑꯥꯗ ꯈꯔ ꯏꯟꯖꯣꯏ ꯇꯧꯔꯨꯁꯦꯕ

ꯑꯩ ꯃꯔꯨꯞ ꯑꯃ ꯑꯅꯤ ꯌꯥꯎꯔꯛꯀꯅꯤ ꯑꯗꯨ ꯅꯪ ꯑꯥ ꯑꯣꯖꯥꯒꯤꯁꯦ ꯕꯥꯏꯒꯤ ꯁꯥꯏꯠ ꯂꯣꯝꯗꯗꯤ ꯑꯣ ꯅꯈꯣꯏꯔꯣꯝꯗꯤ ꯀꯔꯤ ꯒꯥꯔꯤ ꯌꯥꯏꯅꯦ ꯌꯥꯏꯅꯦ ꯑꯗꯨꯃꯥꯏ ꯇꯧꯕꯁꯨ ꯌꯥꯏꯅꯦ ꯑꯗꯨꯅꯕꯨ ꯃꯄꯨꯡ ꯐꯥꯒꯅꯤꯅꯦ ꯎꯝ ꯍꯣꯏ ꯍꯣꯏ ꯍꯣꯏ ꯍꯣꯏ ꯍꯣꯏ ꯎꯝ

ꯑꯣꯀꯦ ꯑꯣꯀꯦ ꯑꯁꯨꯝ ꯂꯩꯗ ꯑꯩꯒꯤꯗ ꯌꯥꯝ ꯂꯩ ꯑꯣꯀꯦ ꯎꯝ ꯎꯝ ꯎꯝ ꯍꯣꯏ ꯍꯣꯏ ꯆꯐꯨ ꯂꯩ ꯆꯐꯨ ꯂꯩ ꯃꯤ ꯀꯌꯥꯒꯤ ꯆꯥꯡꯒꯤ ꯑꯣꯏꯒꯗ꯭ꯔꯣ ꯀꯣ ꯅꯪꯒꯤꯗ ꯑꯃ ꯑꯩꯒꯤꯗ ꯑꯅꯤ ꯑꯍꯨꯝ ꯃꯔꯤ ꯃꯉꯥꯒꯤ ꯑꯣꯏꯔꯗꯤ ꯌꯥꯔꯅꯤꯅ ꯑꯣꯀꯦ ꯑꯣꯀꯦ ꯑꯍꯥ ꯐꯔꯦ ꯐꯔꯦ ꯍꯌꯦꯡ ꯑꯗꯨꯗꯤ ꯄꯨꯡ ꯀꯌꯥꯗ ꯎꯅꯁꯤꯒꯦ ꯄꯨꯡ ꯀꯌꯥꯗ ꯎꯅꯁꯤꯒꯦ ꯑꯣꯀꯦ ꯑꯣꯀꯦ ꯑꯣ ꯑꯣ ꯐꯔꯦ ꯐꯔꯦ ꯑꯗꯨꯗꯤ ꯎꯝ